ꯑꯩꯈꯣꯏꯒꯤ ꯁꯤꯗ ꯂꯩꯔꯤꯕ ꯀꯂꯥ ꯑꯃꯁꯨꯡ ꯀ꯭ꯔꯥꯐꯀꯤ ꯁꯦꯛꯇꯔ ꯀꯂꯥ ꯍꯥꯏꯕꯗꯤ ꯏꯁꯩ ꯗꯔꯃꯥ ꯏꯁꯩ ꯂꯤꯂꯥ ꯗꯔꯃꯥ ꯂꯩꯔꯤꯕꯁꯤꯡꯁꯦ ꯁꯤꯁꯤꯗꯒꯤ ꯑꯩꯈꯣꯏꯅ ꯀꯜꯆꯔꯁꯦ ꯑꯇꯣꯞꯄ ꯂꯝ ꯑꯃꯗ ꯃꯁꯛ ꯇꯥꯛꯄ ꯉꯝꯃꯅꯤ ꯑꯗꯨꯒ ꯀ꯭ꯔꯥꯐ ꯍꯥꯏꯕꯗꯤ ꯍꯦꯟꯗꯤꯀ꯭ꯔꯥꯐꯀꯤ ꯈꯨꯠ ꯁꯥ ꯍꯩꯕꯒꯤ ꯂꯝꯁꯤꯗ ꯁꯤꯗ ꯁꯥꯔꯤꯕ ꯄꯣꯊꯣꯛ ꯃꯌꯥꯝ ꯑꯝꯁꯤꯅ ꯃꯄꯥꯟ ꯂꯝꯗ ꯊꯥꯕ ꯃꯇꯝꯗ ꯑꯩ ꯑꯩꯒꯤ ꯂꯩꯔꯤꯕ ꯑꯩꯒꯤ ꯂꯩꯐꯝ ꯑꯩꯒꯤ ꯔꯥꯏꯖ ꯑꯩꯒꯤ ꯏꯁꯇꯦꯠꯁꯦ ꯃꯁꯛ ꯇꯥꯛꯄ ꯉꯝꯃꯦꯕ